ꯃꯅꯤꯄꯨꯔꯤ ꯂꯣꯟꯁꯦ ꯑꯩꯅ ꯁꯨꯝ ꯈꯟꯕꯗ ꯑꯇꯣꯞꯄ ꯂꯣꯟꯁꯤꯡꯒ ꯀꯃꯥꯏ ꯆꯥꯡꯗꯝꯅꯒꯗꯒꯦ ꯁꯨꯝ ꯈꯟꯕꯗ ꯍꯤꯟꯗꯨꯁꯇꯥꯅꯤꯁꯤꯡꯒꯁꯨ ꯍꯥꯏꯐꯦꯠ ꯃꯥꯅꯩ ꯍꯥꯏꯗꯤ ꯁꯨꯝ ꯍꯤꯟꯗꯤ ꯂꯣꯟꯒꯁꯨ ꯑꯩꯈꯣꯏꯒ ꯑꯗꯨꯝ ꯌꯥꯟꯁꯟꯅꯔꯒ ꯃꯤꯛꯁ ꯇꯧꯔꯒ ꯑꯗꯨꯝꯁꯨ ꯉꯥꯡꯉꯤ ꯁꯨꯃꯥꯏꯅ ꯈꯜꯂꯤ ꯑꯩꯅ